ꯑꯩꯅ ꯍꯥꯟꯅ ꯂꯝꯖꯤꯡꯕ ꯀꯦꯞ ꯁꯔꯚꯤꯁꯇ ꯄꯨꯡ ꯇꯔꯥ ꯅꯪꯅꯕ ꯕꯨꯛ ꯇꯧꯖꯈꯤꯕ ꯑꯗꯨ ꯂꯥꯛ ꯂꯥꯛꯄꯤꯗ꯭ꯔꯦ ꯍꯧꯖꯤꯛ ꯄꯨꯡ ꯄꯨꯡꯈꯥꯏ ꯑꯃꯒꯤ ꯃꯅꯨꯡꯗ ꯍꯥꯟꯅ ꯍꯥꯏꯖꯈꯤꯕ ꯃꯐꯝ ꯑꯗꯨꯗ ꯂꯥꯛꯄꯤꯅꯕ ꯈꯪꯍꯟꯖꯔꯤ